ꯉꯁꯤ ꯑꯗꯣꯝꯅ ꯑꯩꯒꯤ ꯃꯇꯦꯡ ꯄꯥꯡꯕꯤꯕꯁꯦ ꯑꯁꯨꯛꯀꯤ ꯃꯇꯤꯛ ꯅꯨꯡꯉꯥꯏꯖꯩ ꯉꯁꯤꯁꯦ ꯑꯩꯗꯣ ꯒꯥꯔꯤ ꯌꯥꯝꯅ ꯐꯔꯛ ꯇꯥꯔꯒ ꯂꯩꯔꯝꯕꯅꯦ ꯑꯗꯣ ꯑꯗꯣꯝ ꯊꯦꯡꯅꯕꯗꯒꯤ ꯌꯨꯝ ꯐꯥꯎꯕ ꯑꯗꯣꯝꯕ ꯊꯦꯡꯂꯕꯁꯨ ꯊꯦꯡꯅ ꯌꯨꯝꯐꯥꯎꯕ ꯌꯧꯅꯕ ꯊꯤꯟꯕꯤꯔꯛꯄꯁꯦ ꯑꯁꯨꯛꯀꯤ ꯃꯇꯤꯛ ꯍꯥꯏꯅꯤꯡꯉꯥꯏ ꯂꯩꯇꯅ ꯑꯗꯣꯝꯕꯨ ꯊꯥꯒꯠꯆꯔꯤ ꯑꯗꯣꯝꯅ ꯇꯧꯔꯨ ꯇꯧꯔꯨꯕ ꯊꯕꯛ ꯈꯨꯗꯤꯡꯃꯛꯇ ꯃꯥꯏ ꯄꯥꯛꯄ ꯑꯣꯏꯕꯤꯌꯨ ꯍꯥꯏꯅ ꯍꯥꯏꯖꯔꯤ